ꯍꯂꯧ ꯍꯂꯣ ꯁꯤꯕꯨ ꯀꯦꯞ ꯗ꯭ꯔꯥꯏꯕꯔ ꯑꯣꯏꯕꯤꯗꯣꯏꯔꯣ ꯑꯩꯖꯦ ꯊꯕꯛ ꯑꯃ ꯌꯥꯝ ꯊꯨꯅ ꯆꯠꯀꯗꯕꯅꯦ ꯅꯪꯖꯦ ꯑꯩꯅ ꯉꯁꯥꯏ ꯃꯤꯅꯤꯠ ꯇ꯭ꯔꯥꯉꯥ ꯁꯨꯖꯂꯛꯑꯦ ꯑꯩ ꯉꯁꯥꯏꯗꯩ ꯉꯥꯏꯔꯤꯖꯦ ꯁꯣꯔꯣꯛꯁꯤꯗ ꯑꯗꯣ ꯊꯕꯛꯇꯣ ꯑꯊꯨꯕ ꯑꯃ ꯑꯣꯏꯕꯅꯤꯅ ꯅꯪꯖꯦ ꯈꯔ ꯊꯨꯅ ꯂꯥꯛꯄꯤꯕ ꯌꯥꯒꯗ꯭ꯔꯣ ꯅꯇ꯭ꯔꯒ ꯁꯤꯒꯤꯁꯦ ꯑꯩꯈꯣꯏꯒꯤ ꯑꯦꯞꯁꯦ ꯀꯦꯟꯁꯦꯜ ꯇꯧꯕꯅ ꯐꯗꯣꯏꯔꯣ ꯅꯪꯒꯤ ꯁꯥꯏꯠꯇꯒꯤ ꯀꯦꯟꯁꯦꯜ ꯇꯧꯗꯣꯏꯔꯣ ꯅꯇ꯭ꯔꯒ ꯑꯩꯒꯤ ꯁꯥꯏꯠꯇꯒꯤ ꯀꯦꯟꯁꯦꯜ ꯇꯧꯗꯣꯏꯔꯣ ꯁꯤꯒꯤꯁꯦ ꯑꯃꯨꯛꯇ ꯍꯥꯏꯕꯤꯌꯨꯕ ꯀꯃꯥꯏ ꯇꯧꯗꯣꯏꯅꯣ ꯑꯊꯨꯕꯤꯗ ꯍꯥꯏꯕꯤꯔꯧ